ꯑꯩꯅ ꯊ꯭ꯔꯤ ꯗꯦꯁ ꯐꯣꯔ ꯗꯦꯁꯀꯤ ꯃꯃꯥꯡꯗ ꯑꯩꯈꯣꯏꯒꯤ ꯑꯣꯟꯂꯥꯏꯟ ꯁꯣꯄꯤꯡ ꯑꯦꯞ ꯑꯣꯏꯔꯤꯕ ꯃꯤꯁꯣꯗꯒꯤ ꯑꯩꯈꯣꯏꯒꯤ ꯂꯥꯏꯔꯤꯛ ꯂꯥꯏꯔꯤꯛꯀꯤ ꯁꯦꯠ ꯑꯃ ꯀꯛꯄꯅꯤꯀꯣ ꯂꯥꯏꯔꯤꯛꯁꯤ ꯅꯣꯕꯦꯜ ꯉꯥꯛꯇꯅꯦ ꯑꯗꯣ ꯂꯥꯏꯔꯤꯛꯁꯤ ꯌꯥꯝ ꯊꯨꯅꯁꯨ ꯌꯧꯕꯤꯔꯛꯏ ꯑꯗꯣ ꯂꯥꯏꯔꯤꯛꯁꯤ ꯀ꯭ꯋꯥꯂꯤꯇꯤꯁꯨ ꯄꯦꯄꯔ ꯀ꯭ꯋꯥꯂꯤꯇꯤꯁꯨ ꯌꯥꯝꯅ ꯐꯩ ꯑꯗꯣ ꯂꯥꯏꯔꯤꯛꯁꯦ ꯑꯩꯈꯣꯏꯒꯤ ꯃꯥꯔꯀꯦꯠꯇ ꯍꯪꯂꯨꯕ ꯃꯇꯝꯗꯗꯤ ꯑꯩꯈꯣꯏꯒꯤ ꯄ꯭ꯔꯥꯏꯁꯦ ꯌꯥꯝꯅ ꯋꯥꯡꯕ ꯑꯩꯈꯣꯏꯒꯤ ꯀꯃꯟ ꯄꯤꯄꯜ ꯑꯃꯅ ꯂꯩꯕ ꯉꯝꯕꯒꯤ ꯄ꯭ꯔꯥꯏꯁꯇꯒꯤ ꯑꯩꯈꯣꯏꯒꯤ ꯈꯤꯇꯪ ꯊꯣꯏꯗꯣꯛ ꯍꯦꯟꯗꯣꯛꯅ ꯂꯩꯕ ꯍꯥꯏ ꯇꯥꯔꯦ ꯑꯗꯣ ꯑꯩꯈꯣꯏ ꯑꯣꯟꯂꯥꯏꯟ ꯁꯣꯞꯄꯤꯡ ꯑꯦꯞ ꯑꯁꯤꯗꯒꯤ ꯑꯩꯈꯣꯏꯒꯤ ꯄ꯭ꯔꯥꯏꯁꯇꯣ ꯗꯤꯁꯀꯥꯎꯟ ꯃꯌꯥꯝ ꯑꯃ ꯄꯤꯔꯒ ꯑꯩꯈꯣꯏꯒꯤ ꯑꯩꯈꯣꯏꯅ ꯀꯃꯟ ꯄꯤꯄꯜ ꯑꯃꯅ ꯂꯩꯕ ꯌꯥꯕꯒꯤ ꯆꯥꯡꯗ ꯄꯤꯕꯤ ꯍꯥꯏꯕ ꯇꯥꯔꯦ ꯑꯗꯣ ꯂꯥꯏꯔꯤꯛꯁꯤ ꯌꯧꯔꯛꯑꯦ ꯌꯥꯝ ꯊꯨꯅꯁꯨ ꯌꯧꯔꯛꯑꯦ ꯑꯗꯣ ꯄ꯭ꯔꯥꯏꯁꯁꯤꯁꯨ ꯌꯥꯝꯅ ꯑꯦꯐꯣꯔꯗꯦꯕꯜ ꯑꯣꯏꯕ ꯄ꯭ꯔꯥꯏꯁꯇ ꯐꯪꯉꯦ ꯑꯗꯣ ꯃꯌꯥꯝ ꯄꯨꯅꯃꯛꯅꯁꯨ ꯑꯩꯈꯣꯏꯒꯤ ꯍꯥꯏꯔꯤꯕ ꯃꯤꯁꯣ ꯍꯥꯏꯔꯤꯕ ꯑꯦꯞꯁꯤꯗꯒꯤ ꯑꯩꯈꯣꯏꯒꯤ ꯃꯇꯨꯡꯗ ꯂꯥꯏꯔꯤꯛ ꯀꯛꯄꯤꯅꯕꯒꯤꯗꯃꯛꯇ ꯑꯩꯈꯣꯏꯒꯤ ꯅꯤꯡꯁꯤꯡꯖꯔꯤ